ꯅꯨꯄꯥꯒꯤ ꯇꯤ ꯁꯥꯔꯠꯁꯦ ꯑꯗꯨꯝ ꯍꯣꯏ ꯄꯨꯊꯣꯔꯛꯀꯦ ꯑꯅꯧꯕ ꯂꯥꯛꯄ ꯑꯅꯧꯕ ꯂꯥꯛꯄ ꯂꯩꯌꯦꯕꯀꯣ ꯌꯦꯡꯕꯤꯌꯨ ꯑꯅꯧꯕꯁꯦ ꯇꯨ ꯁꯤꯒꯩꯁꯦ ꯕ꯭ꯂꯨꯒ ꯕ꯭ꯂꯨꯁꯨ ꯌꯥꯎꯕꯅꯦ ꯃꯦꯔꯨꯟ ꯑꯃꯁꯨ ꯌꯥꯎꯕꯅꯦ ꯍ꯭ꯋꯥꯏꯠ ꯑꯃꯁꯨ ꯌꯥꯎꯕꯅꯦ ꯍ꯭ꯋꯥꯏꯁꯦ ꯌꯥꯝꯅ ꯐꯖꯕꯅꯦ ꯍꯣꯏ ꯁꯦ ꯑꯍꯨꯝꯁꯤꯗꯒꯤ ꯌꯦꯡꯉꯣꯁꯦ ꯁꯥꯏꯁꯁꯦ ꯑ ꯁꯥꯏꯁꯇ ꯁꯥꯏꯁꯇꯣ ꯌꯦꯡꯕꯤꯌꯣ ꯁꯥꯏꯁꯇꯣ ꯍꯥꯟꯅ ꯌꯦꯡꯕꯤꯔꯣꯅꯦ ꯃꯃꯜꯗꯤ ꯑꯗꯨꯝ ꯁꯤꯗ ꯊꯦꯠꯂꯤꯗꯨꯅꯤ ꯁꯤꯛꯁ ꯐꯤꯞꯇꯤ ꯁꯤꯗꯤ ꯁꯤꯗꯤ ꯐꯤꯛꯁꯅꯤ ꯅꯨꯡꯉꯥꯏꯇ꯭ꯔꯦ ꯁꯤꯗꯤ ꯕꯔꯒꯦꯟꯗꯤ ꯇꯧꯅꯗꯕꯅꯤ ꯑꯣ ꯑꯣ ꯌꯥꯔꯦꯀꯣ